ꯀꯛꯆꯤꯡ ꯖꯤꯂꯥꯒꯤ ꯑꯣꯏꯅ ꯀꯛꯆꯤꯡ ꯒꯥꯔꯗꯦꯟꯁꯤ ꯂꯝꯀꯣꯏꯕ ꯂꯥꯛꯄꯁꯤꯡꯒꯤ ꯌꯥꯝꯅ ꯄꯨꯛꯅꯤꯡ ꯆꯤꯡꯁꯤꯟꯅꯤꯉꯥꯏ ꯑꯣꯏꯕ ꯀꯩꯅꯣ ꯃꯐꯝꯁꯤꯡ ꯃꯐꯝ ꯑꯗꯨꯗ ꯂꯩ ꯍꯥꯏꯗꯤ ꯀꯛꯆꯤꯡ ꯗ ꯂꯝꯀꯣꯏꯕ ꯂꯥꯛꯄꯕꯤꯔꯤꯕ ꯃꯌꯥꯝꯁꯤꯡꯅ ꯍꯦꯛ ꯎꯕꯗ ꯌꯥꯝꯅ ꯄꯨꯛꯅꯤꯡ ꯁꯨꯝꯍꯠꯅꯤꯉꯥꯏ ꯑꯣꯏꯕ ꯂꯩꯒꯤ ꯃꯈꯜ ꯀꯌꯥꯒꯤ ꯂꯩꯁꯨ ꯑꯗꯨꯝ ꯎꯕ ꯐꯪꯉꯤ ꯑꯗꯒꯤ ꯃꯥꯏꯟ ꯐ꯭ꯔꯦꯁ ꯑꯣꯏꯕ ꯌꯥꯕ ꯃꯑꯣꯡꯗ ꯌꯦꯡꯕ ꯃꯇꯝꯗ ꯄꯨꯛꯅꯤꯡ ꯍꯨꯅ ꯐꯖꯕ ꯑꯗꯨꯒꯨꯝꯕ ꯄꯣꯁꯛ ꯃꯌꯥꯝ ꯑꯃꯁꯨ ꯄꯥꯝꯕ ꯃꯈꯜ ꯀꯌꯥ ꯑꯃꯁꯨ ꯂꯩ ꯑꯗꯨꯒ ꯀꯛꯆꯤꯡꯗ ꯃꯈꯜ ꯁꯨꯅ ꯆꯥꯅ ꯊꯛꯅꯕ ꯕꯣꯔꯥ ꯑꯗꯒꯤ ꯃꯣꯔꯣꯛ ꯑꯍꯥꯕ ꯁꯨꯔꯒ ꯆꯥꯕ ꯌꯥꯕ ꯑꯗꯨꯒꯨꯝꯕ ꯃꯈꯜ ꯃꯈꯜ ꯈꯔꯒꯤ ꯆꯥꯅ ꯊꯛꯅꯕꯒꯤ ꯑꯥꯏꯇꯦꯝꯁꯤꯡꯁꯨ ꯂꯩ ꯑꯗꯨ ꯂꯝꯀꯣꯏꯕ ꯂꯥꯛꯄ ꯃꯤꯑꯣꯏꯁꯤꯡꯅ ꯍꯦꯛꯇ ꯂꯥꯛꯄ ꯃꯇꯝꯗ ꯃꯐꯝꯗꯨꯗ ꯑꯥꯏꯇꯦꯝ ꯐꯪꯉꯤꯕ ꯑꯥꯏꯇꯦꯝꯁꯤ ꯃꯈꯜ ꯁꯨꯅ ꯐꯪꯉꯤ ꯑꯗꯨꯗꯨꯅ ꯃꯈꯣꯏꯒꯤ ꯃꯥꯏꯟ ꯐ꯭ꯔꯦꯁ ꯑꯣꯏꯕ ꯌꯥꯕ ꯃꯑꯣꯡꯗ ꯃꯐꯝꯁꯤꯗ ꯑꯗꯨꯝ ꯂꯥꯛꯄꯤꯔꯒ ꯍꯥꯏꯔꯤꯕ ꯀꯛꯆꯤꯡꯒꯤ ꯒꯥꯔꯗꯦꯟ ꯑꯁꯤ ꯑꯁꯤꯒꯤ ꯐꯦꯁꯤꯂꯤꯇꯤꯖꯁꯤꯡꯁꯤ ꯌꯥꯎꯍꯟꯅꯤꯡꯉꯤ ꯃꯈꯣꯏꯗꯁꯨ ꯃꯈꯣꯏꯅ ꯌꯦꯡꯕ ꯃꯇꯝꯗꯁꯨ ꯑꯗꯨꯝ ꯈꯪꯒꯅꯤ ꯑꯗꯤ ꯀꯛꯆꯤꯡꯒꯤ ꯍꯧꯖꯤꯛ ꯍꯧꯖꯤꯛ ꯑꯣꯏꯔꯛꯏꯕ ꯀꯛꯆꯤꯡ ꯒꯥꯔꯗꯦꯟꯒꯤ ꯑꯅꯧ ꯑꯅꯧꯕ ꯐꯦꯁꯤꯂꯤꯇꯤ ꯈꯔ ꯑꯗꯨꯝ ꯌꯥꯎꯋꯤ ꯐꯦꯁꯤꯂꯤꯇꯤꯁꯤꯡꯗꯨ ꯄꯟꯗ꯭ꯔꯕꯁꯨ ꯑꯗꯨꯝ ꯂꯥꯛꯄꯤꯔꯒ ꯌꯦꯡꯕ ꯃꯇꯝꯗ ꯑꯗꯨꯛꯀꯤ ꯃꯇꯤꯛ ꯄꯨꯛꯅꯤꯡ ꯁꯨꯝꯍꯠꯅꯤꯉꯥꯏ ꯑꯣꯏꯒꯅꯤ ꯂꯝꯀꯣꯏꯕ ꯂꯥꯛꯄꯁꯤꯡꯅ ꯑꯩꯈꯣꯏꯒꯤ ꯃꯐꯝ ꯑꯁꯤ ꯍꯦꯛ ꯊꯨꯡꯉꯛꯄꯒ ꯂꯩꯔꯤꯕ ꯑꯀꯣꯏꯕꯒꯤ ꯐꯤꯕꯝꯁꯤꯡꯁꯤ ꯍꯦꯛ ꯎꯕ ꯃꯇꯝꯗ ꯑꯦ ꯃꯁꯤꯗꯤ ꯑꯇꯣꯞꯄ ꯃꯐꯝꯗꯒꯤ ꯁꯤꯅ ꯍꯦꯜꯂꯦ ꯍꯥꯏꯕꯗꯨ ꯀꯝꯄꯜꯁꯔꯤ ꯑꯗꯨꯝ ꯄꯣꯛꯀꯅꯤ ꯃꯈꯣꯏꯒꯤ ꯋꯥꯈꯜꯂꯣꯜꯗ ꯑꯗꯣ ꯄꯨꯋꯥꯔꯤꯒꯤ ꯅꯥꯠꯀꯤ ꯑꯣꯏꯕ ꯑꯩꯈꯣꯏꯒꯤ ꯃꯟꯗꯤꯔꯒꯤ ꯑꯃ ꯑꯃ ꯃꯐꯝ ꯑꯗꯨꯁꯨ ꯄꯨꯋꯥꯔꯤꯒꯤ ꯄꯣꯠ ꯆꯩ ꯍꯥꯏꯗꯤ ꯑꯩꯈꯣꯏꯒꯤ ꯊꯥꯏꯅꯒꯤ ꯊꯥꯏꯅ ꯍꯥꯛꯇꯛꯇꯒꯤ ꯂꯩꯔꯝꯂꯕ ꯑꯗꯨꯒꯨꯝꯕ ꯄꯣꯁꯛꯁꯤꯡ ꯁꯦꯝ ꯁꯥꯗꯨꯅ ꯃꯐꯝ ꯑꯗꯨꯗ ꯄꯤꯛꯆꯔꯥꯏꯖ ꯑꯣꯏꯕ ꯃꯑꯣꯡꯗꯁꯨ ꯊꯝꯃꯤ ꯑꯗꯨꯅ ꯍꯦꯟꯅ ꯑꯃꯨꯛꯀ ꯑꯩꯈꯣꯏꯒꯤ ꯌꯦꯡꯕ ꯃꯇꯝꯗ ꯍꯥꯏꯗꯤ ꯀꯛꯆꯤꯡ ꯀꯛꯆꯤꯡꯗ ꯅꯠꯇꯅ ꯀꯛꯆꯤꯡ ꯒꯥꯔꯗꯦꯟ ꯀꯛꯆꯤꯡ ꯒꯥꯔꯗꯦꯟꯒꯤ ꯃꯐꯝꯗ ꯎꯔꯤꯕ ꯁꯛꯇꯝ ꯑꯗꯨꯅ ꯃꯅꯤꯄꯨꯔꯒꯤ ꯑꯀꯣꯏꯕꯗ ꯅꯥꯠꯀꯤ ꯑꯣꯏꯕ ꯑꯗꯒꯤ ꯊꯥꯏꯅꯒꯤ ꯄꯨꯋꯥꯔꯤꯒꯤ ꯑꯣꯏꯕ ꯋꯥꯔꯤꯁꯤꯡ ꯅꯤꯡꯁꯤꯡꯂꯛꯄ ꯃꯇꯝꯗ ꯑꯗꯨꯃꯛ ꯃꯐꯝ ꯑꯁꯤꯗꯁꯨ ꯅꯥꯠꯀꯤ ꯐꯖꯕ ꯑꯥꯏꯇꯦꯝꯁꯤꯡ ꯂꯩ ꯑꯗꯒ ꯅꯥꯠꯄꯨ ꯌꯣꯛꯈꯠꯂꯤ ꯍꯥꯏꯕꯔꯣꯝꯗ ꯑꯗꯤ ꯂꯝꯀꯣꯏꯕ ꯂꯥꯛꯄꯁꯤꯡꯗꯨꯒꯤ ꯄꯨꯛꯅꯤꯡ ꯆꯤꯡꯁꯤꯟꯅꯤꯉꯥꯏ ꯑꯣꯏ ꯍꯥꯏꯕꯁꯦ ꯑꯩ ꯍꯥꯏꯖꯅꯤꯡꯉꯤ